ꯑꯩꯈꯣꯏꯒꯤ ꯁꯥꯏꯠꯇꯗꯤ ꯑꯩꯈꯣꯏꯒꯤ ꯂꯩꯀꯥꯏꯗ ꯂꯩꯕ ꯅꯠꯇ꯭ꯔꯒ ꯑꯩꯈꯣꯏ ꯈꯨꯜ ꯁ꯭ꯋꯥꯏꯗ ꯂꯩꯕꯁꯦ ꯀꯩꯅꯣ ꯏꯁꯄꯣꯔꯠꯁꯇꯒꯤ ꯑꯍꯩꯕ ꯃꯤꯁꯤꯡꯁꯦ ꯗ꯭ꯔꯛꯁꯀꯨꯝꯕ ꯀꯩꯅꯣ ꯆꯥꯔꯒ ꯇꯧꯕꯀꯥꯟꯗ ꯁꯥꯟꯅꯕꯀꯥꯟꯗ ꯍꯦꯟꯒꯠꯄ ꯀꯔꯤ ꯀꯔꯥ ꯇꯧꯕ ꯍꯥꯏꯕꯁꯦ ꯑꯩꯈꯣꯏꯗꯤ ꯈꯪꯗꯦꯀꯣ ꯍꯥꯏꯕꯁꯦ ꯃꯤꯁꯦ ꯃꯌꯥꯝ ꯑꯗꯨꯝ ꯅꯦꯆꯔꯦꯜ ꯑꯣꯏꯅ ꯀꯔꯤꯁꯨ ꯗꯥꯏꯠꯇꯤ ꯈꯔ ꯆꯥꯏꯌꯦ ꯗꯥꯏꯠꯁꯦ ꯁꯥꯒꯨꯝꯕꯔꯥ ꯀꯩꯅꯣ ꯎꯍꯩꯒꯨꯝꯕꯔꯥ ꯑꯗꯨꯒꯨꯝꯕꯗꯤ ꯆꯥꯏꯕ ꯀꯣ ꯄ꯭ꯔꯣꯇꯤꯟ ꯈꯔꯗꯤ ꯆꯥꯕꯒꯨꯝꯕꯗꯤ ꯂꯩꯅꯤ ꯑꯗꯣ ꯑꯇꯩꯗꯤ ꯌꯥꯝ ꯇꯣꯏꯅ ꯀꯩꯅꯣ ꯁꯤꯖꯤꯟꯅꯔꯒ ꯀꯔꯤ ꯀꯔꯥ ꯇꯧꯔꯒ ꯍꯤꯗꯥꯛꯀꯨꯝꯕ ꯆꯥꯔꯒ ꯃꯁꯥꯒꯤ ꯀꯩꯅꯣ ꯀꯟꯂꯤꯉꯩꯒꯤ ꯀꯔꯤ ꯇꯧꯒꯦ ꯍꯥꯏꯗꯣ ꯑꯗꯨꯒꯨꯝꯕꯗꯤ ꯃꯤ ꯌꯥꯝ ꯊꯦꯡꯅꯗꯦ ꯇꯧꯁꯨ ꯇꯧꯗꯕ ꯃꯥꯜꯂꯦ ꯀꯣ ꯑꯩꯈꯣꯏꯁꯦ ꯅꯦꯆꯔꯦꯜ ꯑꯣꯏꯅ ꯇꯧꯕ ꯃꯤ ꯉꯥꯛꯇ ꯑꯣꯏ ꯑꯗꯨꯅ ꯍꯥꯏꯁꯦ ꯁꯤꯒꯤ ꯑꯗꯨꯗꯤ ꯌꯥꯝ ꯍꯩꯇ꯭ꯔꯦ ꯑꯗꯨ ꯑꯁꯤꯒꯨꯝꯕ ꯇꯧꯔꯒ ꯅꯦꯁꯅꯦꯜ ꯅꯠꯇ꯭ꯔꯒ ꯏꯟꯇꯔꯅꯦꯁꯅꯦꯜꯒꯨꯝꯕꯈꯣꯏ ꯆꯠꯂꯗꯤ ꯏꯁꯥꯒꯤ ꯀꯦꯔꯤꯌꯥꯔꯁꯨ ꯗꯦꯟꯖꯔ ꯑꯣꯏꯅ ꯂꯩꯌꯦꯕ ꯑꯗꯨ ꯈꯪꯉꯗꯤ ꯂꯣꯏꯔꯦꯅ ꯑꯗꯨꯅ ꯍꯧꯖꯤꯛ ꯍꯧꯖꯤꯛ ꯑꯣꯏꯅ ꯍꯦꯛ ꯍꯧꯗ꯭ꯔꯤꯉꯩꯗ ꯑꯗꯨꯒꯨꯝꯕ ꯁꯤꯖꯤꯟꯅꯗ ꯁꯤꯖꯤꯟꯅꯗꯕꯤꯗ ꯇꯧꯕꯅ ꯐꯩ ꯑꯣꯏꯅ ꯈꯜꯂꯦ